ꯃꯁꯥꯟꯅ ꯁꯥꯟꯅꯕꯅ ꯑꯩꯈꯣꯏꯒꯤ ꯈꯨꯡꯒꯪꯒꯤ ꯃꯤꯑꯣꯏꯁꯤꯡꯗ ꯃꯁꯥ ꯃꯉꯣꯟꯗ ꯐꯅ ꯊꯝꯃꯤ ꯑꯗꯨꯒ ꯑꯩꯈꯣꯏꯒꯤ ꯑꯃ ꯑꯃꯒꯁꯨ ꯏꯟꯇꯔꯦꯛꯁꯟ ꯇꯧꯕ ꯉꯝꯃꯤ ꯑꯗꯒꯤ ꯂꯣꯀꯦꯜꯒꯤ ꯑꯣꯏꯕ ꯀꯝꯄꯤꯇꯤꯁꯟ ꯑꯃ ꯇꯧꯕꯅ ꯃꯁꯥ ꯃꯁꯥꯒꯤ ꯇꯦꯂꯦꯟꯁ ꯇꯦꯂꯦꯟ ꯍꯥꯏꯇꯥꯔꯦ ꯇꯦꯂꯦꯟꯁꯤꯡꯁꯨ ꯍꯦꯟꯒꯠꯍꯜꯂꯤ ꯑꯗꯨꯒ ꯑꯩꯈꯣꯏꯒꯤ ꯃꯁꯥꯟꯅ ꯁꯝꯅ ꯍꯥꯏꯕꯗ ꯐꯨꯠꯕꯣꯜꯕꯨ ꯍꯥꯏꯔꯣ ꯀ꯭ꯔꯤꯛꯀꯦꯠꯄꯨ ꯍꯥꯏꯔꯣ ꯑꯗꯒꯤ ꯈꯣꯈꯣꯕꯨ ꯍꯥꯏꯔꯣ ꯀꯕꯥꯇꯤꯕꯨ ꯍꯥꯏꯔꯣ ꯁꯤꯒꯤꯁꯦ ꯁꯥꯟꯅꯕ ꯀꯥꯟꯗ ꯑꯩꯈꯣꯏꯒꯤ ꯄ꯭ꯔꯦꯛꯇꯤꯁ ꯔꯤꯒꯨꯂꯔ ꯄ꯭ꯔꯦꯛꯇꯤꯁ ꯀꯨꯝꯕ ꯆꯪꯉꯤ ꯃꯁꯤꯅ ꯑꯩꯈꯣꯏꯒꯤ ꯍꯦꯜꯊꯇꯁꯨ ꯌꯥꯝꯅ ꯀꯥꯟꯅꯍꯜꯂꯤ ꯃꯥꯒꯤ ꯀꯅꯥꯒꯨꯝꯕ ꯕꯤꯄꯤ ꯋꯥꯡꯕꯕꯨ ꯑꯣꯏꯔꯣ ꯑꯗꯒꯤ ꯗꯥꯏꯕꯤꯇꯤꯁꯀꯨꯝꯕ ꯑꯣꯏꯕ ꯂꯩꯕꯒꯨꯝꯕ ꯑꯣꯏꯔꯣ ꯁꯤꯅ ꯑꯩꯈꯣꯏꯒꯤ ꯁ꯭ꯋꯦꯇꯤꯡꯒꯨꯝꯕ ꯇꯧꯍꯟꯕꯁꯤꯅ ꯕꯣꯗꯤꯒꯤ ꯃꯦꯇꯥꯕꯣꯂꯤꯖꯝꯁꯦ ꯌꯥꯝ ꯍꯦꯟꯒꯠꯍꯜꯂꯤ ꯑꯗꯨꯅ ꯑꯩꯈꯣꯏꯒꯤ ꯁꯤꯒꯨꯝꯕ ꯂꯥꯏꯅꯥꯁꯤꯗꯒꯤꯁꯨ ꯍꯟꯊꯍꯟꯕ ꯌꯥꯏ ꯌꯥꯔꯦꯁꯦ